ꯑꯥ ꯃꯣꯗꯨꯂꯔ ꯀꯤꯆꯟꯒꯤ ꯍꯥꯏꯕꯗꯨꯔꯣ ꯅꯪꯒꯤ

ꯑꯗꯣ ꯅꯪꯒꯤ ꯃꯈꯟꯗꯣ ꯀꯔꯝꯕ ꯃꯈꯟ ꯑꯣꯏꯗꯣꯏꯅꯣ ꯑꯗꯨ ꯁꯨꯝ ꯃꯌꯥꯝꯅ ꯀꯃꯟ ꯑꯣꯏꯅ ꯁꯤꯖꯤꯟꯅꯕ ꯁꯦ ꯀꯣ ꯕꯦꯛꯁ ꯀꯦꯕꯤꯅꯦꯠ ꯍꯥꯏꯕ ꯑꯃ ꯂꯩ ꯋꯥꯜ ꯀꯦꯕꯤꯅꯦꯠ ꯍꯥꯏꯕ ꯑꯃ ꯌꯨꯅꯤꯠ ꯍꯥꯏꯕ ꯑꯃꯅꯦ ꯇꯥꯋꯔ ꯑꯦꯟ ꯄꯨꯜ ꯑꯥꯎ ꯑꯁꯤ ꯅꯪꯒꯤꯗꯨ ꯀꯔꯝꯕ ꯑꯣꯏꯗꯣꯏꯅꯣ ꯑꯗꯨꯒ ꯅꯪꯒꯤ ꯎꯝ ꯁꯦꯞꯇꯣ ꯑꯗꯨꯅ ꯀꯔꯝ ꯍꯥꯏꯅ ꯏꯁꯇ꯭ꯔꯦꯠ ꯑꯣꯏꯒꯗ꯭ꯔꯥ ꯑꯦꯜ ꯁꯦꯞ ꯑꯣꯏꯒꯗ꯭ꯔꯥ ꯄꯦꯔꯦꯂꯦꯜ ꯑꯣꯏꯒꯗ꯭ꯔꯥ ꯌꯨ ꯁꯦꯞ ꯑꯣꯏꯒꯗ꯭ꯔꯥ ꯀꯔꯝꯕ ꯁꯦꯞ ꯑꯣꯏꯅꯤ ꯑꯣ ꯑꯦꯜ ꯁꯦꯞꯇꯨ ꯑꯗꯨꯝ ꯈꯔ ꯇꯥꯡꯉꯦ ꯑꯦꯜ ꯁꯦꯞꯇꯤꯀꯣ ꯈ꯭ꯋꯥꯏꯗꯩ ꯍꯣꯡꯕꯗꯤ ꯏꯁꯇ꯭ꯔꯦꯠꯀ ꯌꯨ ꯁꯦꯞꯀꯅ ꯍꯣꯡꯉꯦꯕꯀꯣ ꯑꯗꯨ ꯑꯦꯜ ꯁꯦꯞꯁꯤꯅ ꯕꯣꯏꯁ

ꯃꯥꯟꯅꯦ ꯃꯥꯒꯤ ꯃꯆꯥꯛꯇꯣ ꯑꯦꯜ ꯁꯦꯞꯁꯤ ꯏꯁꯀ꯭ꯋꯥꯔ ꯐꯤꯠꯇ ꯂꯤꯁꯤꯡ ꯑꯅꯤꯗꯒꯤ ꯃꯉꯥ ꯐꯥꯎꯕ ꯆꯠꯂꯦꯕꯀꯣ ꯃꯌꯥꯝ ꯂꯧꯅꯕꯗꯣ ꯑꯗꯣ ꯅꯪꯒꯤꯗꯃꯛꯇꯗꯤ ꯑꯩꯅ ꯑꯣꯐꯔ ꯄꯤꯔꯒꯀꯣ ꯂꯤꯁꯤꯡ ꯑꯃ ꯆꯥꯝꯉꯥꯗ ꯁꯥꯔꯒꯦ ꯑꯗꯨ ꯌꯥꯔꯕꯣ ꯎꯝ ꯎꯝ ꯍꯣꯏ ꯑꯩꯅ ꯐꯖꯅꯁꯨ ꯁꯦꯝꯃꯒꯦ ꯑꯗꯨ ꯃꯦꯇꯔꯦꯜꯁꯦ ꯅꯪꯁꯦ ꯄꯤ ꯚꯤ ꯁꯤꯅ ꯁꯥꯁꯤꯔꯥ ꯎꯅ ꯁꯥꯁꯤꯔꯥ ꯅꯠꯇ꯭ꯔꯒ ꯏꯁꯇꯤꯜꯅ ꯁꯥꯁꯤꯔꯥ ꯀꯔꯝꯕꯅ ꯁꯥꯁꯤꯒꯦ ꯄꯤ ꯚꯤ ꯁꯤꯅ ꯍꯣꯏ ꯍꯣꯏ ꯑꯗꯨ ꯎꯝ ꯄꯤꯕꯤꯁꯤꯅ ꯈꯔ ꯂꯤꯡꯁꯨ ꯂꯤꯡꯒꯅꯤ ꯑꯗꯨꯒ ꯌꯦꯡꯕꯗꯁꯨꯀꯣ ꯑꯩꯈꯣꯏꯒꯤ ꯌꯥꯝꯅ ꯇꯥꯡꯕꯁꯨ ꯃꯥꯜꯂꯅꯦꯕ ꯃꯌꯥꯝꯗꯩ ꯈꯔ ꯇꯣꯞ ꯇꯣꯞꯄ ꯇꯧꯕꯁꯤꯅꯗꯤ ꯈꯔ ꯐꯖꯕꯅꯤ ꯑꯗꯨ ꯏꯁꯀ꯭ꯋꯥꯔ ꯅꯪꯒꯤꯗꯤ ꯏꯁꯀ꯭ꯋꯥꯔ ꯐꯤꯠꯇꯨ ꯀꯌꯥꯝ ꯑꯣꯏꯒꯅꯤ ꯎꯝ ꯇꯔꯦꯠꯇꯤ ꯆꯥꯎꯃꯜꯂꯤꯗ ꯇ꯭ꯋꯦꯟꯇꯤꯁꯨ ꯁꯥꯡꯃꯜꯂꯦ ꯑꯗꯨ ꯅꯪꯒꯤꯗꯨ ꯑꯥ ꯐꯤꯐꯇꯤꯟ ꯑꯦ ꯐꯤꯐꯇꯤꯟ ꯏꯟꯇꯨ ꯊ꯭ꯔꯤ ꯑꯣꯏꯔꯣ ꯌꯥꯔꯦ ꯐꯣꯔꯇꯤ ꯐꯥꯏꯚ ꯏꯟꯇꯨ ꯄꯨꯂꯞꯅ ꯅꯪꯒꯤ ꯄ꯭ꯔꯥꯏꯁꯁꯤ ꯂꯤꯁꯤꯡ ꯍꯨꯝꯐꯨ ꯇꯔꯦꯠꯃꯨꯛ ꯇꯥꯔꯀꯑꯦ ꯍꯨꯝꯐꯨ ꯇꯔꯦꯠꯀ ꯆꯥꯝꯃꯉꯥ ꯑꯁꯤꯁꯨ ꯑꯩꯅ ꯄꯩꯁꯥ ꯈ꯭ꯋꯥꯏꯗꯒꯤ ꯇꯥꯔꯒ ꯍꯥꯏꯔꯕꯅꯦ ꯅꯪꯒꯤ ꯑꯗꯨꯝ ꯌꯦꯡꯊꯣꯛ ꯌꯦꯡꯁꯤꯟ ꯇꯧꯁꯤ ꯈꯔ ꯑꯩꯅ ꯄꯣꯠꯁꯨ ꯑꯩꯅ ꯂꯣꯏꯃꯛ ꯄꯨꯔꯛꯇꯣꯏꯅꯦꯕ ꯂꯩꯗꯣꯏꯅꯦ ꯑꯩꯅ ꯂꯣꯏꯃꯛ ꯄꯨꯔꯛꯑꯒ ꯑꯩꯅ ꯆꯟꯗꯣꯏꯅꯦ ꯁꯦꯝꯗꯣꯏꯅꯤ ꯂꯣꯏꯃꯛ ꯑꯩꯅ ꯂꯣꯏꯁꯤꯟꯗꯣꯏꯅꯦꯕ ꯄꯨꯝꯂꯣꯏ ꯂꯣꯏꯔ ꯊꯝꯃꯝꯒꯅꯤ ꯅꯨꯃꯤꯠꯁꯤ ꯍꯨꯝꯅꯤ ꯃꯔꯤꯅꯤꯒꯨꯝꯕ ꯆꯪꯒꯅꯤ ꯈꯔ ꯊꯨꯅ ꯂꯣꯏꯁꯤꯜꯂꯗꯤ ꯌꯥꯝ ꯊꯨꯅ ꯌꯥꯒꯟꯗꯦꯕꯀꯣ ꯑꯗꯨꯒꯤ ꯈꯔ ꯀꯨꯏꯅ ꯇꯞꯅ ꯇꯞꯅ ꯇꯧꯕꯗꯣ ꯁꯦꯝꯕꯗꯣ ꯑꯗꯨꯅ ꯈꯔ ꯀꯨꯏꯅ ꯆꯠꯄ ꯍꯦꯜꯂꯦꯕ ꯊꯨꯅ ꯍꯦꯛꯇ ꯁꯠ ꯁꯠ ꯁꯥꯖꯤꯜꯂꯒ ꯁꯠ ꯁꯠ ꯂꯣꯏꯁꯤꯟꯕꯗꯣ ꯑꯗꯨꯗꯤꯀꯣ ꯎꯝ ꯍꯌꯦꯡ ꯈꯔ ꯌꯥꯝ ꯊꯨꯅ ꯌꯥꯒꯟꯗꯦꯕ ꯑꯗꯨꯒꯤ ꯇꯞꯅ ꯐꯖꯅ ꯎꯝ ꯐꯖꯅ ꯆꯦꯛꯁꯤꯟꯅ ꯁꯥꯕꯗꯨꯗꯤ ꯈꯔ ꯃꯇꯝ ꯆꯪꯉꯦ ꯈꯨꯠ ꯆꯪꯕꯅꯤꯅ ꯃꯥꯗꯤ ꯑꯗꯨꯒꯤꯗꯤ ꯑꯩꯉꯣꯟꯗ ꯂꯣꯏꯃꯛ ꯑꯥ ꯁꯤꯟꯅꯕꯤꯔꯣ ꯑꯩꯅ ꯂꯣꯏꯅ ꯇꯧꯔꯅꯤ ꯗꯦꯀꯣꯔꯦꯁꯟ ꯀꯔꯤ ꯀꯔꯥ ꯐꯖꯕ ꯐꯖꯕꯗꯨꯗꯤ ꯑꯩꯅ ꯉꯝꯃꯤꯈꯩ ꯐꯖꯍꯜꯂꯒꯦ

ꯍꯣꯏ ꯑꯩꯅ ꯍꯥꯏꯕꯗꯨ ꯄꯩꯁꯥ ꯃꯌꯥꯝ ꯂꯣꯏꯃꯛ ꯇꯥꯔꯕꯅꯦ ꯑꯗꯨ ꯍꯣꯏ ꯌꯦꯡꯉꯁꯤ ꯑꯃꯨꯛꯀ ꯍꯌꯦꯡ ꯊꯕꯛꯇꯨ ꯂꯣꯏꯔꯒꯀꯣ ꯄꯩꯁꯥ ꯅꯪꯒꯤ ꯕꯖꯦꯠꯇꯨ ꯀꯌꯥꯅꯣ ꯑꯗꯨ ꯀꯌꯥꯃꯨꯛ ꯍꯣꯏ ꯌꯥꯏ ꯌꯥꯏ ꯌꯥꯏ ꯑꯗꯨꯁꯨ ꯀꯩꯁꯨ ꯀꯥꯏꯗꯦ ꯑꯗꯨꯝ ꯅꯪ ꯑꯉꯝꯕꯗꯨ ꯑꯗꯨꯝ ꯏ ꯑꯦꯝ ꯑꯥꯏꯒꯤ ꯇꯥꯏꯞꯇ ꯄꯤꯔꯛꯑꯁꯨ ꯌꯥꯏꯑꯕ ꯍꯣꯏ ꯍꯣꯏ ꯅꯪꯒꯤꯕꯨ ꯎꯝ

ꯍꯣꯏ ꯍꯣꯏ ꯍꯣꯏ ꯍꯣꯏ ꯍꯣꯏ ꯌꯥꯏ ꯌꯥꯏ ꯎꯝ ꯍꯣꯏ ꯍꯣꯏ